ꯇꯥꯡ ꯇꯔꯥꯃꯥꯊꯣꯏ ꯊꯥ ꯑꯃ ꯏꯪ ꯂꯤꯁꯤꯡ ꯑꯅꯤ ꯇꯥꯡ ꯇꯔꯥꯃꯔꯤ ꯊꯥ ꯃꯔꯤ ꯏꯪ ꯂꯤꯁꯤꯡ ꯑꯅꯤꯒ ꯑꯅꯤ ꯇꯥꯡ ꯀꯨꯟ ꯊꯥ ꯇꯔꯨꯛ ꯏꯪ ꯂꯤꯁꯤꯡ ꯑꯅꯤꯒ ꯑꯍꯨꯝ ꯇꯥꯡ ꯀꯨꯟꯃꯔꯤ ꯊꯥ ꯑꯅꯤ ꯏꯪ ꯂꯤꯁꯤꯡ ꯑꯅꯤꯒ ꯃꯔꯤ ꯇꯥꯡ ꯀꯨꯟꯃꯉꯥ ꯊꯥ ꯃꯔꯤ ꯏꯪ ꯂꯤꯁꯤꯡ ꯑꯅꯤꯒ ꯇꯔꯦꯠ